ꯏꯟꯗꯤꯌꯥ ꯍꯥꯏꯕ ꯂꯩꯕꯥꯛꯁꯦ ꯑꯩꯈꯣꯏꯒꯤ ꯗꯥꯏꯕꯔꯁꯇꯤ ꯂꯝ ꯂꯩꯕꯅꯤꯅ ꯑꯩꯈꯣꯏꯒꯤ ꯃꯔꯛꯁꯤꯗ ꯑꯩꯈꯣꯏꯒꯤ ꯃꯅꯤꯄꯨꯔ ꯍꯥꯏꯅ ꯈꯪꯒꯜꯂꯛ ꯃꯇꯝꯗ ꯑꯥꯔꯠ ꯑꯦꯟ ꯀꯜꯆꯔꯒꯤ ꯃꯇꯥꯡꯗ ꯑꯩꯈꯣꯏꯒꯤ ꯃꯅꯤꯄꯨꯔꯗ ꯂꯩꯕ ꯐꯨꯔꯨꯞꯁꯦ ꯈꯛ ꯍꯥꯏꯗꯤ ꯄꯨꯟꯅ ꯑꯩꯈꯣꯏ ꯊꯥꯔꯇꯤꯒꯤ ꯃꯊꯛꯇ ꯍꯦꯟꯅ ꯂꯩꯕꯅꯤꯅ ꯑꯈꯣꯏꯒꯤ ꯀꯜꯆꯔ ꯑꯃ ꯑꯥꯔꯠ ꯑꯃ ꯉꯥꯛꯄ ꯃꯇꯝꯗ ꯐꯨꯔꯨꯞ ꯑꯃꯈꯛꯅ ꯉꯥꯛꯀꯅꯤ ꯍꯥꯏꯕ ꯂꯩꯇꯦ ꯐꯨꯔꯨꯞ ꯑꯃꯈꯛꯇꯅ ꯌꯣꯛꯈꯠꯀꯅꯤ ꯍꯥꯏꯕ ꯂꯩꯇꯦ ꯃꯔꯝꯗꯤ ꯑꯩꯈꯣꯏꯒꯤ ꯐꯨꯔꯨꯞ ꯑꯃꯁꯨꯡ ꯑꯥꯔꯠꯅꯨꯡ ꯀꯩꯒꯤ ꯍꯥꯏꯗꯤ ꯌꯣꯈꯠꯄꯁꯦ ꯃꯩꯇꯩꯅꯁꯨ ꯑꯣꯏꯕ ꯌꯥꯏ ꯇꯥꯡꯈꯨꯜꯅꯁꯨ ꯑꯣꯏꯕ ꯌꯥꯏ ꯀꯕꯨꯏꯅꯁꯨ ꯑꯣꯏꯕ ꯌꯥꯏ ꯑꯗꯒꯤ ꯑꯈꯣꯏ ꯃꯩꯇꯩꯈꯛꯇꯅ ꯅꯠꯇꯅ ꯑꯇꯣꯞꯄ ꯉꯁꯥꯏꯒꯤ ꯐꯨꯔꯨꯞ ꯃꯌꯥꯝ ꯂꯩꯕꯁꯤꯡꯁꯦ ꯁꯤꯒꯤꯁꯨ ꯌꯣꯈꯠꯄ ꯃꯌꯥꯝ ꯃꯊꯧ ꯇꯥꯏ ꯍꯥꯏꯅ ꯍꯥꯏꯖꯅꯤꯡꯏ